ꯍꯜꯂꯣ ꯀꯅꯥ ꯀꯅꯥꯅꯣ ꯑꯥ ꯃꯥꯅꯦ ꯃꯥꯅꯦ ꯄꯨꯡ ꯅꯤꯄꯥꯟꯗꯒꯤ ꯍꯥꯡꯉꯦ ꯑꯉꯥꯡꯒꯤ ꯌꯥꯎꯏ ꯖꯦꯛꯀꯦꯠ ꯌꯥꯎꯋꯦ ꯑꯉꯥꯡꯒꯤ ꯖꯦꯛꯀꯦꯠ ꯌꯥꯎꯔꯤ ꯑꯆꯧꯕꯒꯤꯁꯨ ꯌꯥꯎꯔꯤ ꯀꯔꯤ ꯌꯦꯡꯕꯤꯒꯦ ꯍꯥꯏꯕꯅꯣ ꯐꯪꯒꯅꯤ ꯂꯣꯏꯅ ꯐꯪꯒꯅꯤ ꯕ꯭ꯂꯥꯡꯀꯦꯠꯀꯨꯝꯕ ꯑꯉꯥꯡꯒꯤ ꯏꯪꯊꯝꯊꯥꯒꯤ ꯀꯥꯂꯦꯟꯒꯤ ꯑꯗꯨꯝ ꯐꯪꯒꯅꯤ ꯑꯉꯥꯡꯒꯤ ꯖꯦꯛꯀꯦꯠꯁꯤ ꯑꯗꯨꯝ ꯀꯩꯅꯣ ꯍꯥꯏꯕꯀꯥꯟꯗ ꯐꯤꯐꯤꯗ ꯂꯩ ꯐꯤ ꯑꯐꯕ ꯂꯩ ꯐꯤ ꯐꯠꯇꯕ ꯂꯩ ꯖꯦꯛꯀꯦꯠꯁꯤꯁꯨ ꯃꯃꯜ ꯍꯥꯏꯕꯗꯤ ꯂꯤꯁꯤꯡ ꯄꯤꯕ ꯂꯩꯔꯦ ꯑꯗꯒꯤ ꯆꯧꯉꯥ ꯄꯤꯕ ꯂꯩꯔꯦ ꯆꯥꯝꯔꯤ ꯄꯤꯕ ꯂꯩ ꯆꯍꯨꯝ ꯌꯥꯡꯈꯩ ꯄꯤꯕ ꯂꯩ ꯑꯗꯨꯝ ꯐꯤ ꯐꯤꯗ ꯑꯗꯨꯝ ꯂꯩꯌꯦ ꯄꯣꯠꯇꯤ ꯌꯦꯡꯉꯒ ꯈꯪꯒꯅꯤꯌꯦ

ꯑꯣ ꯐꯪꯒꯅꯤ ꯗꯨꯀꯥꯟꯗ ꯎꯝ ꯐꯪꯒꯅꯤ ꯑꯄꯥꯕꯗꯨꯅ ꯑꯄꯥꯕꯒꯤ ꯃꯃꯟ ꯑꯄꯥꯕꯗꯨꯅ ꯀꯔꯤꯗ ꯆꯍꯨꯝ ꯌꯥꯡꯈꯩꯒꯨꯝꯕ ꯆꯥꯝꯔꯤ ꯁꯨꯃꯥꯏꯅ ꯂꯥꯛꯀꯅꯤ ꯐꯤꯗꯅꯦꯕꯀꯣ ꯐꯤ ꯐꯠꯇꯕꯗꯤ ꯂꯩꯇꯦ ꯑꯐꯕ ꯐꯤ ꯉꯥꯛꯇꯅꯦꯕ ꯎꯝ ꯎꯝ ꯐꯪꯒꯅꯤ ꯁꯥꯜꯁꯦ ꯍꯧꯖꯤꯛꯇꯤ ꯁꯥꯜꯁꯦ ꯑꯅꯧꯕ ꯂꯣꯏꯅ ꯊꯣꯛꯅꯔꯛꯄꯒꯤ ꯊꯣꯛꯅꯔꯛꯑꯃꯤꯅ ꯁꯥꯜꯁꯤ ꯆꯥꯇ꯭ꯔꯦꯠ ꯄꯤꯕ ꯂꯩꯔꯦ ꯂꯤꯁꯤꯡ ꯑꯅꯤ ꯄꯤꯕ ꯂꯩꯔꯦ ꯆꯥꯝꯉꯥ ꯄꯤꯕ ꯂꯩꯔꯦ ꯆꯥꯝꯔꯤ ꯌꯥꯡꯈꯩ ꯄꯤꯕ ꯂꯩꯔꯦ ꯂꯩꯌꯦ ꯑꯉꯥꯡꯒꯤꯒ ꯑꯉꯥꯡ ꯑꯄꯤꯛꯄ ꯊꯥ ꯑꯩ ꯀꯩꯅꯣꯝ ꯍꯥꯏꯖꯔꯛꯀꯦꯕꯀꯣ ꯑꯉꯥꯡꯒꯤ ꯊꯥ ꯑꯅꯤ ꯑꯍꯨꯝꯒꯤ ꯑꯗꯒꯤ ꯑꯩꯈꯣꯏꯒꯤ ꯑꯉꯥꯡ ꯊꯥ ꯃꯉꯥꯒꯤ ꯑꯗꯨꯝ ꯅꯈꯣꯏꯅ ꯑꯅꯧꯕ ꯗꯤꯖꯥꯏꯟ ꯄꯥꯝꯕꯤꯔꯒꯗꯤ ꯂꯥꯛꯄꯤꯔꯣ ꯌꯦꯡꯕꯤꯔꯣ ꯑꯗꯨꯅꯕꯨ ꯏꯁ ꯁꯤ ꯐꯖꯩꯅꯦ ꯁꯤ ꯄꯥꯝꯃꯤꯅꯦ ꯍꯥꯏꯕꯗꯤ ꯀꯩꯅꯣ ꯍꯥꯏꯕꯀꯥꯟꯗ ꯄꯣꯠꯁꯤ ꯑꯩꯈꯣꯏ ꯑꯔꯤ ꯑꯅꯧꯗ ꯂꯩꯕ ꯄꯣꯠꯁꯤ ꯑꯔꯤꯕꯗꯨꯅ ꯐꯪꯗ꯭ꯔꯦ ꯑꯅꯧꯕꯗꯨ ꯍꯧꯖꯤꯛꯇꯤ ꯄꯨꯊꯣꯛꯑꯒ ꯁꯤꯖꯤꯟꯅꯔꯦ ꯑꯗꯨꯝ ꯂꯥꯛꯄꯁꯤ ꯌꯦꯡꯕ ꯌꯥꯕꯤꯔꯒꯅꯤ ꯅꯍꯥꯛꯅ ꯄꯣꯠꯁꯤ ꯐꯖꯩ ꯐꯖꯗꯦ ꯍꯥꯏꯕꯗꯨ ꯅꯈꯣꯏꯅ ꯂꯤꯠꯇꯣꯏꯅꯤ ꯁꯤꯖꯤꯟꯅꯗꯣꯏꯅꯤ ꯅꯈꯣꯏ ꯑꯗꯨꯝ ꯈꯪꯒꯅꯦꯕ ꯄꯣꯠꯁꯤ ꯑꯩꯈꯣꯏꯗꯤ ꯌꯣꯜꯂꯤꯕ ꯀꯧꯕꯅꯤꯅ ꯑꯗꯨꯝ ꯅꯈꯣꯏ ꯂꯥꯛꯑꯒ ꯌꯦꯡꯕꯤꯒꯗꯧꯉꯥꯏꯔꯦ ꯄꯣꯠꯇꯨꯗꯤ ꯌꯦꯡꯕꯤꯌꯣ ꯁꯥꯜ ꯍꯥꯏꯁꯤ ꯀꯔꯤ ꯍꯥꯏꯔꯛꯑꯣ ꯍꯥꯏꯔꯛꯑꯣ ꯀꯔꯤ ꯃꯆꯨꯗꯅꯣ ꯃꯆꯨ

ꯁꯥꯜ ꯃꯆꯨ ꯀꯣꯛꯄ ꯀꯣꯛꯇꯕ ꯍꯥꯏꯔꯤꯖꯦ ꯃꯆꯨ ꯀꯣꯛꯄ ꯂꯩ ꯀꯣꯛꯇꯕ ꯂꯩ ꯀꯩꯅꯣ ꯍꯥꯏꯕꯀꯥꯟꯗ ꯑꯩꯈꯣꯏ ꯀꯨꯏꯔꯛꯑꯒ ꯁꯤꯖꯟꯅꯔꯒꯗꯤ ꯀꯔꯤ ꯍꯥꯏꯅꯤ ꯃꯆꯨꯁꯤ ꯁꯨꯔ ꯁꯨꯔꯒꯗꯤ ꯀꯣꯛꯂꯛꯏꯀꯣ ꯑꯗꯨꯝꯕ ꯄꯣꯠꯇꯨꯗꯤ ꯇꯥꯡꯉꯁꯨ ꯀꯨꯏꯅ ꯊꯝꯃꯃꯤꯅ ꯑꯥ ꯍꯣꯏ ꯑꯣ ꯑꯗꯨ ꯀꯣꯛꯇꯕꯗꯨ ꯄꯥꯝꯕꯗꯨ ꯈꯟꯕꯤꯔꯣ ꯅꯍꯥꯛꯅ ꯐꯤꯁꯤ ꯑꯩꯈꯣꯏꯁꯤ ꯃꯈꯜꯁꯤ ꯑꯩꯈꯣꯏꯁꯤ ꯐꯤꯁꯤ ꯌꯥꯝꯃꯤ ꯀꯩꯅꯣ ꯍꯥꯏꯕꯀꯥꯟꯗ ꯑꯀꯣꯛꯄꯁꯨ ꯂꯩꯔꯦ ꯀꯣꯛꯇꯕꯁꯨ ꯂꯩꯔꯦ ꯄꯩꯁꯥ ꯄꯩꯁꯥꯗꯨꯒꯤ ꯃꯇꯨꯡꯏꯜꯂꯦ ꯈꯔ ꯍꯣꯡꯊꯕꯗꯨꯅ ꯀꯣꯛꯑꯦ ꯈꯔ ꯇꯥꯡꯕꯗꯨꯅ ꯉꯁꯥꯏ ꯐꯤꯗꯨ ꯄꯣꯠꯇꯨ ꯐꯔꯕ ꯀꯧꯔꯃꯤꯅ ꯃꯆꯨꯗꯨ ꯈꯔ ꯂꯥꯏꯠ ꯑꯣꯏꯔꯃꯤꯅ ꯀꯣꯛꯇ꯭ꯔꯦꯕ ꯑꯗꯨ ꯑꯇꯥꯡꯕꯗꯗꯤ ꯃꯃꯜꯁꯤ ꯑꯩꯈꯣꯏ ꯀꯥꯍꯦꯟꯅ ꯇꯥꯕꯗꯤ ꯇꯥꯖꯗꯦ ꯑꯩꯈꯣꯏꯅ ꯄꯨꯟꯅ ꯂꯧꯔꯛꯄ ꯀꯧꯕꯅꯤꯅ ꯃꯈꯣꯏꯅ ꯑꯩꯈꯣꯏꯅ ꯄꯤꯁ ꯌꯥꯡꯈꯩꯃꯨꯛ ꯂꯧꯔꯛꯄꯀꯥꯟꯗ ꯃꯈꯣꯏꯅ ꯇꯥꯔꯛꯏꯁꯤ ꯄꯩꯁꯥ ꯈꯔ ꯈꯔ ꯌꯦꯡꯉꯒ ꯇꯥꯔꯛꯄ ꯀꯧꯕꯅꯤꯅ ꯊꯣꯏꯗꯣꯛꯅ ꯑꯗꯨꯗꯤ ꯇꯥꯅꯤꯡꯗ꯭ꯔꯦ ꯑꯇꯥꯡꯕꯗꯨꯗꯤ ꯑꯍꯣꯡꯕꯅ ꯑꯍꯣꯡꯕꯒꯤ ꯑꯥ ꯍꯥꯏꯕꯤꯔꯛꯑꯣ ꯑꯍꯣꯡꯕ ꯍꯥꯏꯔꯤꯁꯤ ꯑꯍꯣꯡꯕꯗ ꯆꯥꯝꯉꯥ ꯆꯥꯇ꯭ꯔꯨꯛ ꯄꯤꯕ ꯑꯗꯨ ꯑꯩꯈꯣꯏꯅ ꯆꯥꯇ꯭ꯔꯨꯛꯇ ꯌꯣꯜꯂꯅꯤ ꯑꯩꯈꯣꯏꯅ ꯆꯥꯝꯉꯥꯗ ꯂꯧꯔꯛꯑꯅꯤ ꯑꯃꯨꯛꯀ ꯁꯤꯗꯤ ꯑꯇꯣꯞꯄ ꯃꯐꯝꯗꯒꯤꯅꯦꯕꯦꯀꯣ ꯑꯩꯈꯣꯏꯅ ꯆꯥꯝꯉꯥ ꯂꯧꯔꯛꯇꯣꯏꯁꯤ ꯑꯩꯈꯣꯏꯅ ꯌꯣꯟꯕꯅ ꯑꯃꯨꯛꯀ ꯂꯨꯄꯥ ꯆꯥꯇ꯭ꯔꯨꯛꯇ ꯁꯤꯃꯗꯤ ꯑꯩꯈꯣꯏ ꯁꯦꯟꯗꯣꯡ ꯐꯪꯗ꯭ꯔꯗꯤ ꯀꯃꯥꯏꯅ ꯑꯩꯈꯣꯏ ꯄꯣꯠ ꯌꯣꯟꯗꯧꯔꯤꯕ ꯁꯦꯟꯗꯣꯡꯒꯤꯗꯃꯛꯇ ꯅꯠꯇ꯭ꯔꯣ ꯈꯔ ꯈꯔ ꯂꯣꯏꯅ ꯇꯥꯟꯅꯔꯒ ꯄꯣꯠꯁꯤ ꯌꯣꯜꯂꯤꯁꯤ ꯍꯣ ꯍꯣꯏ ꯌꯥꯅꯤ ꯑꯗꯨꯝ ꯂꯥꯛꯄꯗꯤ ꯂꯥꯛꯑꯣꯕ ꯌꯦꯡꯕ ꯂꯥꯛꯑꯣ ꯅꯍꯥꯛꯅ ꯄꯥꯝꯕ ꯄꯣꯠꯇꯨ ꯁꯤ ꯁꯤꯅ ꯐꯔꯦ ꯑꯉꯥꯡꯒꯤ ꯂꯩꯔꯦ ꯇꯤꯁꯥꯔꯠ ꯂꯩꯔꯦ ꯑꯗꯒꯤ ꯍꯧꯖꯤꯛꯇꯤ ꯅꯤꯡꯊꯝꯊꯥ ꯃꯇꯝꯅꯤꯅ ꯀꯩꯍꯥꯏꯅꯤ ꯁꯤꯖꯟ ꯃꯇꯝꯅꯤꯅ ꯐꯤꯁꯤ ꯀꯝꯕꯜ ꯂꯩꯔꯦ ꯕ꯭ꯂꯥꯡꯀꯦꯠ ꯂꯩꯔꯦ ꯂꯣꯏꯅ ꯂꯩꯔꯦ ꯑꯍꯟꯒꯤꯁꯨ ꯂꯩꯔꯦ ꯃꯣꯟꯗꯒꯤꯆꯤꯡꯕ ꯑꯗꯒꯤ ꯑꯩꯈꯣꯏꯒꯤ ꯕ꯭ꯂꯥꯡꯀꯦꯠꯁꯤ ꯃꯈꯟ ꯃꯈꯟ ꯃꯆꯨ ꯃꯆꯨꯗꯤ ꯑꯗꯨꯝ ꯂꯩꯔꯦꯕ ꯍꯣ ꯍꯣ ꯍꯣꯏ ꯍꯣꯏ